ꯑꯩꯅ ꯈ꯭ꯋꯥꯏꯗꯒꯤ ꯄꯥꯝꯖꯕ ꯃꯁꯥꯟꯅ ꯍꯥꯏꯔꯒꯗꯤ ꯑꯩꯈꯣꯏꯅ ꯖꯤꯝ ꯁꯥꯟꯅꯕꯁꯤ ꯇꯁꯦꯡꯅ ꯍꯥꯏꯔꯒꯗꯤ ꯄꯥꯝꯖꯩ ꯑꯗꯨꯒ ꯖꯤꯝ ꯁꯥꯟꯅꯕ ꯄꯥꯝꯖꯔꯤꯕꯒꯤ ꯃꯔꯝꯗꯤ ꯀꯔꯤꯒꯤꯅꯣ ꯍꯩꯏꯕ ꯃꯇꯝꯗ ꯑꯩꯈꯣꯏꯒꯤ ꯂꯩꯔꯤꯕ ꯕꯣꯗꯤ ꯁ꯭ꯇ꯭ꯔꯛꯆꯔ ꯑꯁꯤ ꯈꯤꯇꯪꯗ ꯑꯣꯏꯔꯁꯨ ꯐꯤꯠ ꯑꯣꯏꯅ ꯂꯩꯕ ꯑꯗꯨꯒ ꯐꯤꯠ ꯑꯣꯏꯔꯕꯗꯤ ꯑꯩꯈꯣꯏꯅ ꯐꯠꯇꯕ ꯊꯕꯛ ꯀꯌꯥꯗꯒꯤ ꯑꯩꯈꯣꯏꯅ ꯉꯥꯛꯊꯣꯛꯄ ꯉꯝꯃꯤ ꯑꯗꯨꯗꯨꯅ ꯋꯥꯈꯜ ꯑꯃꯁꯨꯡ ꯍꯛꯆꯥꯡ ꯑꯁꯤ ꯐꯖꯅ ꯇꯦꯛꯇ ꯀꯥꯏꯗꯅ ꯊꯝꯕ ꯑꯃꯁꯨꯡ ꯌꯥꯝꯅ ꯐꯤꯠ ꯑꯣꯏꯅ ꯍꯦꯜꯗꯤ ꯑꯣꯏꯅ ꯊꯝꯕ ꯇꯥꯔꯒꯗꯤ ꯑꯩꯈꯣꯏꯒꯤ ꯇꯨꯡꯒꯤ ꯖꯔꯅꯤꯗꯁꯨ ꯑꯩꯈꯣꯏꯁꯦ ꯇꯁꯦꯡꯅ ꯍꯥꯏꯔꯒꯗꯤ ꯃꯁꯦꯛ ꯃꯒꯥꯜ ꯐꯪꯕ ꯖꯔꯅꯤ ꯑꯃ ꯍꯥꯏꯕꯗꯨ ꯑꯣꯏꯒꯅꯤꯅ ꯈꯜꯂꯤ ꯑꯗꯨꯒ ꯐꯤꯠ ꯑꯣꯏꯕ ꯍꯥꯏꯕꯁꯤ ꯑꯩꯈꯣꯏ ꯃꯤꯑꯣꯏꯕ ꯑꯃꯒꯤ ꯈ꯭ꯋꯥꯏꯗꯒꯤ ꯃꯥꯔꯨꯑꯣꯏꯕ ꯄꯣꯠꯅꯤ ꯑꯗꯨꯅ ꯖꯤꯝ ꯍꯥꯏꯕꯁꯤ ꯑꯩꯒꯤ ꯑꯣꯏꯅꯗꯤ ꯌꯥꯝꯅ ꯄꯥꯝꯖꯕ ꯑꯗꯨꯒ ꯌꯥꯝꯅꯁꯨ ꯈꯣꯏꯗꯥꯖꯕ ꯃꯁꯥꯟꯅ ꯃꯈꯜ ꯑꯃꯅꯤ ꯍꯥꯏꯅ ꯑꯩ ꯊꯝꯖꯒꯦ